ꯍꯜꯂꯣ ꯏꯆꯦ ꯃꯣꯅꯤꯀꯥꯔꯣ ꯁꯤꯕꯣ ꯑꯣ ꯑꯗꯨ ꯑꯗꯨ ꯑꯗꯨꯅꯦ ꯑꯗꯨ ꯑꯩꯒꯤꯗꯣ ꯍꯥꯔ ꯅꯨꯡ ꯆꯥꯏꯗꯕ ꯀꯩꯅꯣꯅꯦ ꯑꯗꯣ ꯑꯗꯨ ꯁꯨꯝ ꯂꯩꯕ ꯂꯥꯛꯄꯤꯌꯣ ꯍꯥꯏꯒꯦꯅ ꯑꯣ ꯂꯥꯛꯑꯣ ꯂꯥꯛꯑꯣ ꯁꯨꯝ ꯑꯅꯧ ꯑꯇꯦꯛ ꯑꯗꯨꯝ ꯍꯥꯔ ꯌꯥꯎꯗꯕ ꯑꯗꯨꯝ ꯀꯣꯕꯤ ꯑꯥꯜꯂꯨ ꯈꯥꯃꯦꯟ ꯑꯗꯨꯗꯒꯤ ꯈꯥꯃꯦꯟ ꯑꯁꯤꯟꯕ ꯃꯌꯥꯝ ꯂꯩꯔꯦ ꯑꯅꯧꯕ ꯍꯥꯔ ꯌꯥꯎꯗꯕ ꯎꯝ ꯍꯣꯏ ꯍꯣꯏ ꯍꯣꯏ